ꯑꯩꯈꯣꯏꯒꯤ ꯗꯤꯁꯇ꯭ꯔꯤꯛꯇ ꯃꯨꯁꯂꯤꯝꯁꯨ ꯂꯩ ꯃꯩꯇꯩꯁꯨ ꯂꯩ ꯈ꯭ꯔꯤꯁꯇꯦꯟꯁꯨ ꯂꯩ ꯃꯩꯇꯩꯁꯤꯡꯅ ꯃꯈꯣꯏꯒꯤ ꯂꯥꯏ ꯍꯔꯥꯎꯕ ꯄꯥꯡꯊꯣꯛꯏ ꯑꯗꯨꯒ ꯃꯨꯁꯂꯤꯝꯁꯤꯡꯒꯤꯅ ꯏꯗꯨꯜ ꯐꯤꯇꯔ ꯑꯗꯨꯒ ꯈ꯭ꯔꯤꯁꯇꯦꯟ ꯁꯤꯡꯒꯤꯅ ꯀꯨꯠ ꯀꯨꯝꯕ ꯈ꯭ꯔꯤꯁꯃꯥꯁ ꯀꯨꯝꯕ ꯄꯥꯡꯊꯣꯛꯏ